ꯑꯩꯈꯣꯏꯒꯤ ꯂꯩꯀꯥꯏꯗꯗꯤ ꯚꯦꯇꯅꯔꯤ ꯗꯣꯛꯇꯔ ꯂꯩꯇꯦ ꯑꯗꯨꯕꯨ ꯑꯩꯈꯣꯏꯅ ꯑꯩꯈꯣꯏꯒꯤ ꯁꯥ ꯁꯟ ꯅꯥꯔꯛꯄ ꯃꯇꯝꯗꯗꯤ ꯈꯔ ꯆꯠꯂꯒ ꯂꯩꯕ ꯚꯦꯇꯅꯔꯤ ꯍꯣꯁꯄꯤꯇꯥꯜ ꯑꯃ ꯂꯩ ꯑꯗꯨꯗ ꯄꯨꯕꯤ ꯑꯗꯨꯗ ꯂꯩꯕ ꯗꯣꯛꯇꯔ ꯁꯥ ꯁꯟꯕꯨ ꯍꯛꯁꯦꯜ ꯐꯅ ꯊꯝꯅꯕ ꯃꯈꯣꯏ ꯑꯩꯈꯣꯏꯗ ꯁꯥ ꯁꯟꯕꯨ ꯂꯨꯅ ꯇꯧꯕꯤꯅꯕ ꯑꯃꯗꯤ ꯃꯈꯣꯏꯁꯤꯡꯅ ꯂꯨꯅ ꯅꯥꯟꯅ ꯊꯝꯅꯕ ꯃꯊꯤ ꯃꯌꯨꯡꯁꯤꯡ ꯃꯇꯝ ꯆꯥꯅ ꯁꯦꯡꯗꯣꯛꯅꯕ ꯃꯈꯣꯏꯕꯨ ꯃꯇꯝ ꯆꯥꯅ ꯏꯔꯨꯖꯕꯤꯅꯕ ꯃꯈꯣꯏꯒꯤ ꯍꯤꯗꯥꯛ ꯃꯇꯝ ꯆꯥꯅ ꯀꯥꯞꯄꯤꯅꯕ ꯑꯩꯈꯣꯏꯗ ꯌꯥꯝ ꯀꯟꯅ ꯍꯥꯏꯕꯤ ꯑꯩꯒꯤ ꯁꯥ ꯑꯗꯨ ꯃꯃꯥꯡ ꯊꯥꯗ ꯅꯥꯔꯛꯇꯅ ꯑꯩꯅ ꯍꯣꯁꯄꯤꯇꯥꯜꯗ ꯄꯨꯗꯨꯅ ꯂꯥꯏꯌꯦꯡꯕꯤ ꯁꯔꯀꯥꯔꯒꯤ ꯑꯣꯏꯕꯅ ꯄꯩꯁꯥꯗꯤ ꯌꯥꯝ ꯆꯪꯈꯤꯗꯦ ꯐꯣꯔꯝꯒꯤ ꯂꯨꯄꯥ ꯌꯥꯡꯈꯩꯈꯛ ꯇꯤꯡꯉꯤ ꯑꯇꯩꯗꯤ ꯑꯍꯦꯟꯕꯗꯤ ꯆꯪꯈꯤꯗꯦ